ꯗꯁꯕꯤꯟ ꯍꯥꯏꯕꯁꯦ ꯑꯩꯈꯣꯏꯅ ꯑꯣꯄꯤꯁ ꯍꯣꯝ ꯑꯗꯨꯗꯒꯤ ꯁ꯭ꯀꯨꯜꯗ ꯃꯇꯤꯛ ꯆꯥꯅ ꯊꯝꯒꯗꯕꯅꯤ ꯗꯁꯕꯤꯟ ꯃꯇꯤꯛ ꯆꯥꯅ ꯊꯝꯃꯕꯗꯤ ꯑꯩꯈꯣꯏꯒꯤ ꯑꯃꯣꯠ ꯑꯀꯥꯏ ꯑꯩꯈꯣꯏꯅ ꯆꯥꯕ ꯊꯛꯄꯒꯤ ꯀꯣꯕꯔ ꯃꯐꯝ ꯆꯥꯅ ꯗꯁꯕꯤꯟꯗ ꯍꯥꯞꯆꯤꯟꯕꯅ ꯑꯩꯈꯣꯏꯗ ꯑꯃꯣꯠ ꯑꯀꯥꯏꯗꯒꯤ ꯆꯥꯏꯊꯣꯛꯄꯒꯤ ꯀꯥꯟꯅꯕ ꯄꯤ ꯃꯇꯤꯛ ꯆꯥꯅ ꯐꯖꯅ ꯂꯣꯏꯁꯤꯟꯅ ꯂꯨꯅ ꯅꯥꯟꯅ ꯊꯝꯕꯗ ꯗꯁꯕꯤꯟ ꯗꯔꯀꯥꯔ ꯑꯣꯏ ꯑꯩꯈꯣꯏꯅ ꯑꯦꯅꯤ ꯔꯨꯝ ꯑꯃꯒꯤ ꯀꯣꯔꯅꯔ ꯑꯃꯗ ꯗꯁꯕꯤꯟ ꯑꯃ ꯑꯩꯈꯣꯏꯅ ꯐꯖꯅ ꯊꯝꯕ ꯇꯥꯔꯕꯗꯤ ꯔꯨꯝꯗꯨꯗ ꯑꯩꯈꯣꯏꯅ ꯁꯤꯖꯤꯟꯅꯕ ꯑꯃꯣꯠ ꯑꯀꯥꯏ ꯑꯦꯅꯤ ꯆꯥꯕ ꯊꯛꯄꯒꯤ ꯀꯣꯕꯔ ꯑꯣꯏꯔꯁꯨ ꯉꯁꯥꯏꯒꯤ ꯗꯁꯕꯤꯟꯗꯨꯗ ꯀꯣꯅꯔꯗꯨꯗ ꯐꯖꯅ ꯍꯥꯞꯆꯤꯜꯂꯒ ꯊꯝꯕ ꯇꯥꯔꯕꯗꯤ ꯑꯩꯈꯣꯏꯅ ꯂꯨꯅ ꯅꯥꯟꯅ ꯁꯤꯖꯤꯟꯅꯕꯗ ꯗꯔꯀꯥꯔ ꯑꯣꯏ ꯑꯗꯨꯅ ꯗꯁꯕꯤꯟ ꯍꯥꯏꯕꯁꯤ ꯐꯖꯅ ꯃꯐꯝ ꯈꯨꯗꯤꯡꯃꯛꯇ ꯁꯔꯥꯎꯟꯗꯤꯡ ꯑꯀꯣꯏꯕꯗ ꯊꯝꯒꯗꯕꯅꯤ